ꯍꯜꯂꯣ

ꯂꯩꯅꯤꯌꯦ ꯑꯥꯎ ꯑꯩ ꯎꯝ ꯑꯥꯎ ꯑꯥꯎ ꯂꯩꯌꯦ ꯂꯣꯏꯅ ꯑꯥ ꯍꯋꯥꯏ ꯃꯈꯜ ꯁꯨꯅ ꯂꯩ ꯀꯔꯝꯕ ꯍꯋꯥꯏ ꯂꯧꯕꯤꯒꯦ ꯍꯥꯏꯕꯅꯣ ꯎꯝ ꯌꯥꯅꯤꯌꯦ ꯑꯗꯣ ꯀꯦꯖꯤ ꯑꯥ

ꯑꯣ ꯍꯋꯥꯏ ꯃꯨꯛꯁꯣꯔꯤꯁꯦ ꯀꯦꯖꯤꯗ ꯅꯥꯏꯟꯇꯤ ꯅꯥꯏꯟꯇꯤ ꯄꯤꯌꯦ ꯀꯦꯖꯤꯗ ꯅꯥꯏꯟꯇꯤ ꯑꯂꯨꯅ ꯊ꯭ꯋꯦꯟꯇꯤ ꯐꯥꯏꯕ ꯑꯣ ꯃꯆꯤꯟ ꯇꯨꯝꯕꯤꯗꯨꯅ ꯀꯦꯖꯤꯗ ꯆꯥꯝꯃꯥ ꯌꯣꯜꯂꯦ ꯀꯥꯡꯇꯛꯅ ꯀꯦꯖꯤꯗ ꯑꯩꯠꯇꯤ ꯄꯤꯌꯦ ꯃꯪꯒꯟꯗꯨꯔꯣ ꯑꯣ ꯑꯣꯍꯣ ꯃꯪꯒꯟꯗꯨꯗꯤ ꯑꯗꯨꯝ ꯀꯔꯤꯗ ꯐꯪꯒꯅꯤꯗ ꯁꯕꯦꯟꯇꯤꯗ ꯑꯗꯨꯝ ꯑꯥꯎ ꯌꯥꯎꯋꯦ ꯄꯥꯐꯣꯔ ꯂꯩ ꯑꯗꯨ ꯑꯗꯨꯝ ꯂꯣꯏꯅ ꯑꯗꯨꯝ ꯂꯩꯗ ꯑꯗꯨꯝ ꯄꯥꯝꯕꯗꯣ ꯍꯋꯥꯏ ꯕꯣꯔꯤ ꯂꯩ ꯑꯗꯨꯝ ꯂꯧꯒꯗꯕꯗꯨ ꯑꯗꯨꯝ ꯀꯦꯖꯤ ꯑꯗꯨꯝ ꯂꯧꯕ ꯌꯥꯅꯤ ꯍꯋꯥꯏ ꯆꯦꯡꯋꯥꯏ ꯑꯗꯨꯝ ꯎꯝ ꯌꯥꯅꯤ ꯎꯝ

ꯆꯦꯡꯒꯤꯗꯤ ꯕꯦꯈꯥꯏꯗ ꯂꯨꯄꯥ ꯂꯤꯁꯤꯡ ꯑꯃꯒ ꯆꯥꯇ꯭ꯔꯦꯠ ꯂꯩꯌꯦ ꯍꯧꯖꯤꯛ ꯐꯥꯎꯗꯗꯤ ꯈꯖꯤꯛꯇꯪ ꯇꯥꯕ ꯍꯥꯏꯔꯤꯁꯦ ꯍꯣꯏ ꯂꯨꯄꯥ ꯀꯨꯟꯒꯨꯝꯕ ꯇꯥꯕ ꯌꯥꯒꯗ꯭ꯔꯥ ꯑꯗꯨꯃꯥꯏꯅ ꯑꯗꯨꯗꯒꯤꯗꯤ ꯄꯪꯇꯥ ꯇꯥꯕ ꯉꯝꯗꯦ ꯎꯝ ꯍꯣꯏ ꯍꯣꯏ ꯎꯝ

ꯑꯣ ꯂꯩꯅꯤꯌꯦ ꯂꯣꯏꯅ ꯑꯗꯨꯁꯨ ꯑꯗꯨꯁꯨ ꯂꯩ ꯁꯨꯒꯔ ꯐ꯭ꯔꯤꯒꯤ ꯑꯆꯥꯄꯣꯠ ꯎꯝ ꯁꯨꯒꯔ ꯐ꯭ꯔꯤ ꯑꯆꯥꯄꯣꯠ ꯂꯩ ꯑꯥꯎ ꯑꯥꯎ ꯑꯥꯎ ꯑꯥꯎ ꯂꯩ ꯍꯣꯏ ꯍꯣꯏ ꯌꯥꯅꯤ ꯂꯧ ꯌꯥꯅꯤ ꯌꯥꯅꯤ ꯂꯧ ꯂꯣꯏꯅ ꯎꯝ ꯑꯗꯒꯤ ꯎꯝ ꯍꯋꯥꯏ ꯆꯦꯡꯋꯥꯏ ꯑꯗꯒꯤ ꯃꯥꯏꯔꯣꯡꯕꯤ ꯍꯥꯋꯥꯏ ꯂꯩ ꯎꯝ ꯑꯗꯒꯤ ꯁꯒꯣꯜ ꯍꯋꯥꯏ ꯂꯩ ꯑꯗꯨꯝ ꯑꯄꯥꯝꯕ ꯍꯋꯥꯏꯗꯨ ꯑꯗꯨꯝ ꯂꯧꯕ ꯌꯥꯒꯅꯤ ꯑꯗꯨꯝ ꯑꯄꯥꯝ ꯑꯄꯥꯝꯕꯗꯨ ꯑꯗꯨꯝ ꯎꯝ

ꯎꯝ ꯍꯣꯏ ꯍꯣꯏ ꯑꯗꯨꯝ ꯁꯤꯗꯤ ꯒꯥꯂꯥꯃꯥꯟꯒꯤ ꯄꯣꯠꯁꯤꯗꯤ ꯑꯩꯈꯣꯏꯅ ꯃꯃꯟ ꯀꯌꯥ ꯌꯥꯝꯅ ꯑꯗꯨꯝ ꯍꯦꯟꯅ ꯄꯪꯍꯥꯏ ꯍꯥꯏꯗꯕꯅꯤꯗ ꯑꯗꯨꯕꯨ ꯌꯦꯡꯉꯒ ꯑꯗꯨꯝ ꯑꯩꯈꯣꯏ ꯑꯌꯥꯕ ꯄꯣꯠꯇ ꯑꯗꯨꯝ ꯍꯣꯏ ꯎꯝ ꯑꯌꯥꯕꯗ ꯑꯗꯨꯝ ꯎꯝ

ꯎꯝ ꯎꯝ ꯍꯣꯏ ꯎꯝ ꯎꯝ ꯎꯝ ꯃꯥꯅꯤ ꯃꯥꯅꯤ ꯎꯝ ꯍꯣꯏ ꯍꯣꯏ ꯎꯝ ꯌꯥꯅꯤ ꯑꯩ ꯍꯣꯏ ꯑꯗꯨꯗꯤ ꯀꯦꯖꯤꯗꯅꯦ ꯃꯥꯗꯤ ꯍꯨꯝꯐꯨ ꯄꯤꯌꯦ ꯑꯂꯨ ꯑꯉꯥꯡꯕꯗꯨꯗꯤ ꯑꯗꯨꯗꯤ ꯃꯃꯟ ꯈꯔ ꯇꯥꯡꯉꯦ ꯑꯉꯧꯕꯗꯒꯤ ꯎꯝ ꯀꯩꯁꯨ ꯌꯥꯝ ꯄꯤꯛꯄꯁꯨ ꯑꯣꯏꯗꯦ ꯌꯥꯝ ꯆꯥꯎꯕꯁꯨ ꯑꯣꯏꯗꯕ ꯑꯩꯈꯣꯏꯒꯤ ꯃꯔꯛꯇꯣ ꯃꯔꯛꯇꯨꯅꯦꯕ ꯂꯩꯔꯤꯁꯦ ꯑꯩꯒꯤ ꯗꯨꯀꯥꯟꯗ ꯂꯩꯔꯤꯁꯦ ꯑꯗꯨ ꯃꯤ ꯑꯗꯨꯝ ꯂꯥꯛꯏ ꯑꯗꯨꯝ ꯎꯝ ꯍꯣꯏ ꯍꯣꯏ ꯎꯝ ꯑꯗꯨꯒꯨꯝꯕꯗꯨ ꯑꯗꯨꯝ ꯂꯩ ꯑꯗꯨꯒ ꯃꯤꯁꯤꯡꯁꯦ ꯑꯗꯨꯝ ꯑꯩꯒꯤ ꯗꯨꯀꯥꯟꯁꯤꯗꯒꯤ ꯑꯗꯨꯝ ꯂꯣꯏꯅ ꯄꯨꯟꯅ ꯄꯨꯟꯅ ꯑꯌꯥꯝꯕ ꯂꯣꯏꯅ ꯂꯧꯅꯩꯌꯦꯕ ꯄꯨꯟꯅ ꯄꯨꯟꯅ

ꯑꯗꯨꯝ ꯑꯩꯗꯤ ꯇꯧꯗꯦ ꯍꯣꯏ ꯍꯣꯏ ꯑꯗꯨꯝ ꯃꯤꯒꯤꯁꯨ ꯄꯩꯁꯥꯒ ꯂꯩꯔꯤꯕꯅꯤꯅ ꯎꯝ ꯎꯝ ꯎꯝ

ꯎꯝ ꯑꯣ ꯌꯥꯅꯤ ꯑꯩꯈꯣꯏ ꯑꯗꯨꯝ ꯑꯩ ꯑꯗꯨꯝ ꯑꯣꯏꯟꯂꯥꯏꯟꯗ ꯑꯗꯨꯝ ꯍꯣꯏ ꯑꯄꯥꯝꯕ ꯄꯣꯠꯇꯨ ꯍꯥꯏꯔꯛꯑꯒ ꯑꯗꯨꯝ ꯄꯣꯠꯇꯨ ꯑꯗꯨꯝ ꯗꯤꯂꯤꯕꯔ ꯇꯧꯍꯟꯖꯔꯛꯀꯦ ꯑꯗꯨꯝ ꯑꯩꯈꯣꯏꯒꯤ

ꯑꯗꯨꯝ ꯃꯤꯒꯤꯁꯨ ꯄꯩꯁꯥꯅ ꯂꯩꯔꯤꯕꯅꯤ ꯑꯩꯒꯤꯁꯨ ꯄꯣꯠ ꯌꯣꯜꯂꯤꯕꯅꯤꯅ ꯑꯗꯨꯝ ꯑꯩꯒꯤ ꯇꯨꯡ ꯀꯣꯏꯅ ꯎꯝ ꯎꯝ ꯎꯝ ꯍꯣꯏ ꯇꯧꯋꯦꯕ ꯑꯗꯨꯝ ꯇꯨꯡ ꯀꯣꯏꯅ ꯀꯔꯕꯥꯔꯁꯤ ꯑꯗꯨꯝ ꯆꯠꯊꯈꯤꯒꯗꯕꯅꯤꯅ ꯑꯗꯨꯝ ꯐꯖꯅ ꯑꯗꯨꯝ ꯇꯧꯋꯦ ꯑꯗꯨꯝ

ꯑꯣ ꯑꯣ ꯍꯣꯏꯅꯦ ꯍꯣꯏ ꯑꯗꯨꯁꯨ ꯌꯥꯏ ꯌꯥꯅꯤ ꯑꯗꯨꯝ ꯌꯥꯎꯋꯦ ꯑꯗꯨꯁꯨ ꯂꯣꯏꯅ ꯎꯝ ꯎꯝ ꯎꯝ ꯍꯣꯏ ꯍꯣꯏ ꯍꯣꯏ ꯑꯗꯨꯁꯨ ꯎꯝ ꯑꯗꯨꯁꯨ ꯍꯥꯄꯛꯑꯒꯦ ꯎꯝ ꯍꯥꯏꯕꯤꯔꯛꯑꯣ ꯍꯥꯏꯕꯤꯔꯛꯑꯣ ꯎꯝ ꯎꯝ ꯎꯝ

ꯎꯝ ꯎꯝ ꯎꯝ ꯎꯝ ꯎꯝ ꯎꯝ ꯍꯋꯥꯏꯗꯨꯗꯤ

ꯎꯝ ꯎꯝ ꯎꯝ ꯎꯝ ꯃꯪꯒꯜꯁꯨ ꯍꯥꯞꯄꯤꯔꯛꯇꯧꯔꯤꯕ꯭ꯔꯥ ꯎꯝ ꯎꯝ ꯑꯗꯒꯤ ꯅꯨꯡ ꯍꯋꯥꯏꯒꯨꯝꯕ ꯄꯥꯝꯃꯁꯨꯀꯣ ꯅꯨꯡ ꯍꯥꯋꯥꯏꯒꯨꯝꯕ ꯄꯥꯝꯃꯁꯨ ꯑꯗꯨꯝ ꯂꯩꯌꯦ

ꯎꯝ ꯑꯣ ꯂꯩ ꯌꯥꯅꯤ ꯂꯩꯌꯦ ꯎꯝ ꯎꯝ ꯎꯝ ꯌꯥꯅꯤ ꯃꯣꯔꯣꯛꯁꯤꯀꯣ ꯃꯣꯔꯣꯛꯁꯤ ꯃꯄꯨꯝꯗꯔꯥ ꯑꯁꯨꯕꯗꯔꯥ ꯍꯥꯏꯕꯤꯔꯛꯎꯕ ꯃꯣꯔꯣꯛꯁꯤꯒꯤꯗꯤ ꯑꯣ ꯑꯣ ꯌꯥꯅꯤ ꯎꯝ ꯑꯥ ꯍꯣꯏ ꯍꯣꯏ ꯑꯧ ꯃꯣꯔꯣꯛ ꯑꯁꯨꯕꯁꯤꯗꯤꯀꯣ ꯀꯦꯖꯤꯗ ꯆꯅꯤ ꯌꯣꯟꯖꯩꯌꯦ ꯀꯦꯖꯤ ꯃꯈꯥꯏꯗ ꯆꯅꯤ ꯀꯦꯖꯤꯗ ꯆꯥꯃꯔꯤ ꯑꯗꯨꯃꯥꯏꯅ ꯎꯝ ꯊꯥꯕꯤꯔꯛꯑꯒꯦ ꯍꯣꯏ ꯍꯣꯏ ꯎꯝ ꯑꯗꯨꯒ ꯑꯗꯨꯝ ꯖꯤꯄꯦꯗ ꯑꯩ ꯖꯤꯄꯦ ꯅꯝꯕꯔ ꯊꯥꯖꯔꯛꯀꯦ ꯎꯝ ꯎꯝ ꯎꯝ ꯌꯥꯅꯤ ꯌꯥꯅꯤ ꯑꯗꯨꯝ ꯍꯥꯏꯕꯤꯔꯛꯑꯣ ꯑꯗꯨꯝ ꯊꯥꯔꯛꯀꯦ ꯑꯗꯨꯝ ꯄꯣꯠꯇꯨ ꯅꯣꯏꯒꯤ ꯑꯗꯨꯝ ꯃꯔꯝ ꯆꯥꯅ ꯑꯗꯨꯝ ꯄꯣꯠꯇꯨ ꯑꯗꯨꯝ ꯅꯪꯅ ꯄꯥꯝꯃꯤꯕ ꯄꯣꯠꯇꯨꯃꯛ ꯑꯗꯨꯝ ꯑꯣꯏꯒꯅꯤ ꯎꯝ ꯑꯄꯥꯝꯕ ꯄꯣꯠꯇꯨꯃꯛ ꯑꯣꯏꯒꯅꯤ ꯑꯩꯅ ꯐꯠꯇꯕ ꯄꯣꯠ ꯄꯤꯗꯦ ꯃꯤꯉꯣꯟꯗ ꯑꯂꯨ ꯑꯣꯏꯔꯣ ꯑꯃ ꯑꯣꯏꯔꯣ ꯄꯣꯠ ꯐꯖꯕꯇꯅꯦ ꯑꯩꯒꯤꯗꯤ ꯑꯈꯟꯕ ꯄꯣꯠꯇꯅꯤ ꯌꯣꯜꯂꯤꯁꯦ ꯄꯣꯠ ꯃꯔꯝꯗꯤ ꯗꯨꯀꯥꯟꯅꯤꯅ ꯃꯌꯥꯝ ꯁꯤꯠꯅꯉꯥꯏ ꯃꯌꯥꯝ ꯂꯩꯅꯉꯥꯏꯅꯤꯅ ꯅꯣꯡꯃꯗ ꯆꯥꯎꯅ ꯌꯣꯜꯂꯛꯏꯕ ꯗꯨꯀꯥꯟꯅꯤꯅ ꯑꯗꯨꯝ ꯄꯣꯠꯇꯨ ꯑꯗꯨꯝ ꯐꯖ ꯐꯖꯅ ꯑꯗꯨꯝ ꯄꯤꯌꯦꯕ ꯑꯩꯅ ꯑꯗꯨꯅ ꯎꯝ ꯍꯥꯏꯕꯤꯔꯛꯑꯣ ꯌꯥꯏ ꯅꯪ ꯍꯣꯏ ꯆꯤꯅꯤꯒꯨꯝꯕ ꯄꯥꯝꯃꯁꯨ ꯆꯤꯅꯤꯒꯨꯝꯕ ꯄꯥꯝꯃꯁꯨ ꯎꯝ ꯎꯝ ꯎꯝ ꯍꯣꯏ ꯑꯗꯨꯝ ꯍꯥꯄꯄꯤꯔꯛꯀꯦ

ꯍꯣꯏ ꯍꯣꯏ ꯐꯔꯦ ꯐꯔꯦ ꯑꯗꯨꯗꯤꯀꯣ ꯑꯗꯨꯝ ꯑꯩ ꯑꯗꯨꯝ ꯄꯤꯖꯔꯛꯑꯒꯦꯀꯣ ꯑꯥ ꯍꯣꯏ ꯍꯣꯏ ꯎꯝ

ꯍꯣꯏ ꯍꯣꯏ ꯐꯔꯦ ꯐꯔꯦ ꯊꯝꯖꯔꯒꯦ